ꯑꯩꯅ ꯈ꯭ꯋꯥꯏꯗꯒꯤ ꯄꯥꯝꯖꯕ ꯄꯥꯎ ꯆꯦꯗꯤ ꯄꯣꯛꯅꯐꯝ ꯍꯥꯏꯔꯤꯕ ꯄꯥꯎ ꯆꯦ ꯑꯁꯤꯅꯤ ꯑꯩꯅ ꯄꯥꯎꯆꯦ ꯑꯁꯤꯕꯨ ꯄꯥꯝꯂꯤꯕꯒꯤ ꯃꯔꯝꯗꯤ ꯄꯣꯛꯅꯐꯝ ꯍꯥꯏꯔꯤꯕ ꯄꯥꯎ ꯆꯦ ꯑꯁꯤꯗ ꯄꯤꯔꯤꯕ ꯄꯥꯎ ꯑꯁꯤ ꯑꯅꯝꯕꯅ ꯑꯁꯦꯡꯕ ꯀꯟꯐꯥꯝ ꯑꯣꯏꯕ ꯄꯥꯎ ꯉꯥꯛꯇ ꯑꯣꯏꯅ ꯍꯥꯞꯀꯜꯂꯤ ꯑꯇꯣꯞꯄ ꯄꯥꯎ ꯆꯦꯁꯤꯡꯗꯧꯅ ꯆꯦꯟꯅꯦꯜ ꯒ꯭ꯔꯣꯠ ꯇꯧꯅꯕ ꯅꯠꯇ꯭ꯔꯒ ꯄꯣꯂꯤꯇꯤꯁ꯭ꯌꯥꯟ ꯁꯞꯄꯣꯔ꯭ꯠ ꯇꯧꯅꯕ ꯍꯥꯞꯄꯛꯄ ꯄꯥꯎ ꯋꯥꯟ ꯁꯥꯏꯗꯦꯠ ꯑꯣꯏꯕ ꯄꯥꯎ ꯍꯥꯞꯄ ꯑꯁꯤ ꯃꯁꯤꯒꯤ ꯄꯥꯎ ꯆꯦ ꯑꯁꯤꯗꯗꯤ ꯇꯧꯒꯟꯗꯦ ꯑꯗꯨꯅ ꯑꯩꯅ ꯄꯥꯎ ꯁꯨ ꯑꯁꯤꯕꯨ ꯄꯥꯝꯂꯤꯕꯅꯤ ꯑꯃꯗꯤ ꯒ꯭ꯌꯥꯁꯀꯤ ꯄꯥꯎꯁꯨ ꯐꯖꯅ ꯌꯥꯎꯑꯦ ꯃꯁꯤꯗ ꯑꯗꯩꯒꯤ ꯑꯇꯩ ꯑꯇꯩ ꯑꯦꯟꯇ꯭ꯔꯇꯦꯟꯃꯣꯟ ꯑꯣꯏꯕ ꯄꯥꯎ ꯀꯌꯥꯁꯨ ꯐꯖꯅ ꯌꯥꯎꯏ ꯃꯁꯤꯒꯤꯗꯃꯛ ꯄꯥꯎ ꯆꯦ ꯑꯁꯤꯕꯨ ꯑꯩꯅ ꯄꯥꯝꯖꯔꯤꯕꯅꯤ